ꯑꯩꯅ ꯅꯣꯡꯃ ꯏꯃꯥꯟꯅꯕꯤꯒꯤ ꯕꯥꯔꯊ ꯗꯦꯗ ꯉꯥ ꯊꯣꯡꯉꯦ ꯃꯈꯣꯏꯅ ꯌꯥꯝꯅ ꯍꯥꯎꯋꯦ ꯍꯥꯏꯌꯦ ꯑꯗꯨ ꯃꯣꯏꯅ ꯉꯥ ꯊꯣꯡꯕꯁꯦ ꯀꯃꯥꯏꯅ ꯊꯣꯡꯕꯅꯣꯅ ꯑꯩꯉꯣꯟꯗ ꯍꯪꯉꯦ ꯇꯥꯛꯄꯤꯌꯣꯅ ꯑꯩꯅ ꯃꯣꯏꯗ ꯇꯥꯛꯑꯦ ꯁꯨꯃꯥꯏꯅ ꯉꯥ ꯊꯣꯡꯕꯗ ꯃꯔꯣꯏ ꯅꯄꯥꯛꯄꯤ ꯆꯪꯉꯦ ꯇꯤꯜꯍꯧ ꯆꯪꯉꯦ ꯁꯤꯡ ꯆꯅꯝ ꯆꯪꯉꯦ

ꯃꯆꯜ ꯃꯌꯥꯝ ꯑꯃ ꯆꯪꯉꯦ ꯑꯗꯣ ꯉꯥ ꯊꯣꯡꯂꯀꯥꯟꯁꯤꯗ ꯃꯔꯣꯏ ꯇꯤꯜꯍꯧ ꯍꯥꯟꯅ ꯉꯧꯔꯅꯤ ꯑꯗꯩ ꯃꯅꯝ ꯅꯨꯡꯁꯤꯅꯉꯥꯏꯒꯤ ꯅꯄꯥꯛꯄꯤ ꯉꯧꯔꯅꯤ ꯑꯗꯒꯤ ꯁꯤꯡ ꯆꯅꯝ ꯉꯧꯔꯅꯤ ꯍꯤꯡ ꯃꯔꯨ ꯃꯔꯥꯡ ꯍꯥꯞꯄꯅꯤ ꯑꯗꯨꯒ ꯉꯥꯗꯣ ꯎꯏꯁꯤꯟꯅꯤꯡꯉꯥꯏꯒꯤ ꯉꯥ ꯍꯥꯞꯄꯅꯤ ꯑꯗꯨꯒ ꯃꯔꯛ ꯍꯤꯡ ꯃꯔꯨ ꯃꯔꯥꯡ ꯑꯃꯨꯛ ꯍꯥꯞꯄꯅꯤ ꯃꯆꯨ ꯍꯥꯞꯄꯅꯤ ꯑꯗꯨꯒ ꯉꯥꯏꯍꯥꯛ ꯁꯧꯍꯜꯂꯅꯤ ꯑꯗꯨꯒ ꯉꯥꯗꯣ ꯃꯨꯟꯕ ꯌꯥꯔꯦ ꯍꯥꯏꯔꯛꯄ ꯀꯥꯟꯗ ꯑꯂꯨ ꯍꯥꯞꯄꯅꯤ ꯑꯂꯨ ꯍꯥꯞꯄꯒ ꯏꯁꯤꯡ ꯍꯩꯖꯤꯜꯂꯅꯤ ꯏꯁꯤꯡ ꯍꯩꯖꯤꯜꯂꯒ ꯁꯧꯔꯅꯤ ꯁꯧꯔꯕ ꯃꯇꯨꯡꯗ ꯃꯨꯜꯂꯝꯗꯥꯏꯗ ꯐꯗꯤꯒꯣꯝ ꯍꯥꯞꯄꯅꯤ ꯑꯗꯨꯒ ꯊꯥꯡꯗꯔꯅꯤ